ꯐꯤꯞꯇꯤꯟ ꯖꯅꯋꯥꯔꯤ ꯇꯨ ꯊꯥꯎꯖꯟ ꯁꯚꯦꯟꯇꯤꯟ ꯊꯥꯔꯇꯤꯟ ꯑꯒꯁ ꯇꯨ ꯊꯥꯎꯖꯟ ꯇꯨ ꯁꯚꯦꯟꯇꯤꯟ ꯖꯨꯂꯥꯏ ꯇꯨ ꯊꯥꯎꯖꯟ ꯇ꯭ꯋꯦꯟꯇꯤ ꯁꯤꯛꯁ ꯃꯦ ꯇꯨ ꯊꯥꯎꯖꯟ ꯐꯥꯏꯚ ꯇ꯭ꯋꯦꯟꯇꯤ ꯑꯩꯠ ꯗꯤꯁꯦꯝꯕꯔ ꯇꯨ ꯊꯥꯎꯖꯟ ꯇ꯭ꯋꯦꯟꯇꯤ